ꯄꯤ ꯑꯦꯝ ꯄꯣꯁꯟ ꯁ꯭ꯀꯤꯝ ꯑꯁꯤ ꯁꯔꯀꯥꯔꯅ ꯆꯂꯥꯏꯕ ꯁ꯭ꯀꯤꯝ ꯑꯃꯅꯤ ꯃꯁꯤꯅ ꯁꯔꯀꯥꯔꯒꯤ ꯁ꯭ꯀꯨꯜ ꯄ꯭ꯔꯥꯏꯃꯥꯔꯤ ꯁ꯭ꯀꯨꯜ ꯀꯣꯂꯦꯖ ꯑꯗꯨꯒ ꯍꯥꯏꯌꯔ ꯁꯦꯀꯦꯟꯗꯔꯤ ꯁ꯭ꯀꯨꯜꯁꯤꯡꯁꯤꯗ ꯁꯔꯀꯥꯔꯒꯤ ꯁ꯭ꯀꯨꯜꯁꯤꯡꯁꯤꯗ ꯇꯝꯂꯤꯕ ꯁꯥꯇ꯭ꯔꯁꯤꯡꯗ ꯃꯁꯤꯅ ꯀꯥꯅꯕ ꯄꯤ ꯃꯁꯤꯅ ꯊꯣꯡ ꯊꯥꯛꯂꯕ ꯆꯥꯛ ꯌꯦꯟꯁꯥꯡꯁꯤꯡ ꯁꯥꯇ꯭ꯔꯁꯤꯡꯗ ꯄꯤꯖꯔ ꯄꯤꯖꯩ ꯃꯁꯤꯅ ꯑꯉꯥꯡꯁꯤꯡꯗ ꯁ꯭ꯀꯨꯜ ꯀꯥꯔꯛꯄ ꯃꯇꯝꯗ ꯆꯥꯛꯆꯥꯗꯅ ꯀꯥꯔꯛꯄ ꯁꯤꯡ ꯑꯗꯨꯒ ꯗ ꯃꯁꯤꯅ ꯃꯇꯦꯡ ꯄꯥꯡꯉꯤ ꯑꯃꯗꯤ ꯂꯥꯏꯔꯕ ꯁ꯭ꯇꯨꯗꯦꯟꯁꯤꯡꯗ ꯃꯁꯤꯅ ꯊꯣꯡ ꯊꯥꯛꯑꯕ ꯆꯤꯟꯖꯥꯛ ꯄꯤꯖꯕ ꯑ ꯆꯥꯛ ꯏꯟꯁꯥꯡ ꯄꯤꯖꯕ ꯁ꯭ꯀꯤꯝ ꯑꯃꯅꯤ